ꯍꯜꯂꯣ ꯍꯜꯂꯣ ꯃꯦꯝ ꯃꯦꯝ ꯄ꯭ꯔꯤꯌꯥ ꯃꯦꯝ ꯍꯪꯆꯤꯠꯁꯤ ꯍꯩꯖꯤꯡꯄꯣꯠ ꯑꯃ ꯂꯩꯌꯦꯕꯀꯣ ꯑꯗꯣ ꯑꯩꯅ ꯐꯤꯖꯪ ꯇꯧꯕꯅꯦꯕ ꯑꯗꯨꯗꯨꯒꯤ ꯑꯩꯁꯦ ꯃꯦꯝꯅ ꯂꯩ ꯈꯔ ꯄꯤꯕꯤꯌꯨꯅ ꯍꯥꯏꯅꯤꯡꯕ ꯑꯗꯨꯝ ꯌꯥꯔꯤꯈꯩ ꯑꯗꯨꯝ ꯄꯤꯕꯤꯌꯣ ꯍꯥꯏꯗꯤ ꯑꯥ ꯊꯣꯡꯒꯥꯟꯁꯨ ꯌꯥꯎꯅ ꯂꯩꯗꯣ ꯈꯤꯟꯗꯣꯏꯅꯦꯕ ꯒꯝꯂꯥꯁꯨ ꯌꯥꯎꯍꯜꯂꯣꯕꯀꯣ ꯑꯗꯩꯗꯤ ꯄꯤꯂꯔꯗ ꯀꯩꯗ ꯊꯦꯠꯅꯕ ꯈꯣꯠꯅꯕ ꯃꯌꯥꯏꯗ ꯈꯤꯟꯅꯕ ꯑꯗꯨꯝ ꯂꯣꯏ ꯌꯥꯎꯍꯟꯕꯤꯔꯛꯑꯣ

ꯑꯗꯨꯝ ꯑꯩ ꯑꯩ ꯍꯌꯦꯡꯁꯦ ꯀꯣꯏꯊꯣꯔꯛꯑꯒꯦ ꯑꯗꯨꯗꯤ ꯑꯗꯨꯒ ꯌꯦꯡꯃꯤꯟꯅꯔꯁꯦ ꯍꯥꯏꯗꯤ ꯑꯩ ꯐꯤꯖꯪꯗꯤ ꯈꯟꯕ ꯂꯣꯏꯔꯝꯃꯕꯅꯦꯕ ꯑꯗꯨꯒ ꯍꯌꯦꯡꯁꯦ ꯑꯩꯁꯦ ꯂꯩꯁꯦ ꯐꯤꯠꯇꯤꯡ ꯇꯧꯅꯤꯡꯕ ꯃꯣꯏ ꯀꯩꯅꯥ

ꯑꯣ ꯍꯣꯏ ꯍꯣꯏ ꯑꯃ ꯀꯩꯅꯥꯗꯨꯅꯁꯨ ꯈꯔ ꯁꯣꯏꯗꯅꯕ ꯍꯥꯏꯔꯛꯑꯦꯕ ꯑꯗꯨꯗ ꯑꯩꯁꯦ ꯒꯝꯂꯥꯗꯨꯅ ꯀꯣꯟꯊꯣꯡꯗꯨꯗ ꯃꯣꯏ ꯊꯣꯡꯒꯥꯟꯗꯨꯗ ꯈꯔ ꯁꯥꯡꯉꯦꯕ ꯊꯣꯡꯒꯥꯟꯗꯣ ꯑꯗꯨꯗꯨꯒꯤ ꯒꯝꯂꯥꯁꯦ ꯀꯨꯟ ꯃꯨꯛ ꯂꯧꯅꯤꯡꯉꯦ

ꯑꯗꯨꯝ ꯃꯦꯝꯗ ꯂꯣꯏ ꯂꯩꯕ ꯅꯠꯇ꯭ꯔꯣ ꯑꯣ ꯑꯗꯨꯗꯤ ꯍꯥꯏꯕꯤꯔꯝꯃꯣ ꯑꯗꯨꯝ ꯑꯩ ꯄꯨꯂꯞ ꯀꯩꯅꯣ ꯇꯧꯖꯔꯒꯦ ꯍꯌꯦꯡ ꯃꯦꯝ ꯂꯩꯔꯝꯗꯣꯏ ꯅꯠꯇ꯭ꯔꯣ ꯑꯣꯐꯤꯁꯇ ꯄꯨꯡ ꯇꯥꯔꯥꯃꯥꯊꯣꯏ ꯁ꯭ꯋꯥꯏꯗ ꯂꯩꯕꯤꯔꯃꯣꯅꯦ ꯑꯩ ꯑꯗꯨꯗ ꯑꯣꯏꯅ ꯂꯥꯛꯆꯔꯒꯦ

ꯑꯣ ꯑꯗꯨꯗꯤ ꯑꯩ ꯆꯞ ꯆꯥꯔꯅꯤꯀꯣ ꯇꯔꯥꯃꯥꯊꯣꯏꯗ ꯂꯥꯛꯑꯗꯤ ꯍꯣꯏ ꯍꯣꯏ ꯑꯗꯨꯝ ꯒꯝꯂꯥꯗꯣ ꯑꯗꯨꯝ ꯀꯨꯟ ꯃꯨꯛ ꯑꯦꯔꯦꯟꯖ ꯇꯧꯕꯤꯔꯣ ꯃꯣꯏꯗꯣ ꯈꯔ ꯁꯥꯡꯉꯦꯕ ꯑꯗꯩꯗꯤ ꯃꯌꯥꯏꯒꯤ ꯃꯌꯥꯏꯒꯤ ꯗꯦꯀꯣꯔꯦꯁꯟ ꯇꯧꯅꯕ ꯈꯔ ꯔꯣꯁ ꯅꯨꯡ ꯃꯦꯝꯅ ꯍꯧꯖꯤꯛ ꯍꯥꯏꯕ ꯋꯥꯏꯠꯀ ꯄꯤꯡꯒ ꯀꯩꯀꯩꯗꯣ ꯑꯗꯨꯗꯨꯃꯥ ꯈꯔ ꯀꯩꯅꯣ ꯇꯧꯕꯤꯔꯣ

ꯕꯨꯀꯦꯁꯨ ꯈꯔ ꯁꯦꯝꯕꯤꯕ ꯌꯥꯅꯤꯅ

ꯍꯣꯏ ꯑꯗꯨꯝ ꯍꯌꯦꯡꯗꯣ ꯂꯥꯛꯑꯒꯦ ꯑꯗꯨꯒ ꯁꯣꯏꯗꯅꯕ ꯇꯧꯃꯤꯟꯅꯔꯁꯦ ꯃꯦꯝ ꯑꯗꯨꯝ ꯃꯇꯨꯡ ꯇꯥꯕꯗꯁꯨ ꯑꯗꯨꯝ ꯍꯥꯏꯖꯔꯛꯀꯦ ꯃꯦꯝꯅꯁꯨ ꯑꯗꯨꯃ ꯈꯔ ꯑꯗꯨꯝ ꯌꯥꯔꯤꯃꯈꯩ ꯃꯗꯨ ꯃꯇꯦꯡ ꯇꯧꯕꯤꯔꯣ ꯍꯣꯏ ꯍꯣꯏ ꯑꯗꯨꯗꯤ ꯃꯦꯝ ꯊꯝꯖꯔꯒꯦ